ꯁꯔꯀꯥꯔ ꯂꯦꯞꯄꯤꯕ ꯂꯩꯉꯥꯛꯅ ꯂꯦꯞꯄꯤꯕ ꯃꯃꯜ ꯑꯃ ꯆꯞ ꯆꯥꯕꯤ ꯃꯃꯜ ꯑꯃ ꯂꯦꯞꯊꯣꯛꯄꯤꯔꯒ ꯃꯌꯥꯝ ꯆꯞ ꯃꯥꯟꯅꯅ ꯀꯩꯅꯣ ꯇꯧꯕꯤꯕꯗꯨꯅ ꯑꯩꯈꯣꯏ ꯉꯥꯃꯤꯁꯤꯡꯗ ꯈ꯭ꯋꯥꯏꯗꯒꯤ ꯑꯐꯕ ꯑꯣꯏꯒꯗ꯭ꯔꯥꯅ ꯑꯩꯅ ꯈꯟꯖꯩ ꯃꯔꯝꯗꯤ ꯀꯅꯥꯒꯨꯝꯕꯅ ꯈꯨꯗꯣꯡꯆꯥꯗꯕ ꯈꯔꯒꯤꯗꯃꯛꯇ ꯑꯊꯨꯕꯒꯤ ꯑꯣꯏꯅ ꯃꯥꯒꯤ ꯏꯃꯨꯡ ꯃꯅꯨꯡꯒꯤ ꯈꯨꯗꯣꯡꯆꯥꯗꯕ ꯈꯔꯒꯤꯗꯃꯛꯇ ꯉꯥ ꯀꯦ ꯖꯤꯗ ꯁꯝꯅ ꯍꯥꯏꯔꯕꯗ ꯑꯩꯅ ꯀꯦ ꯖꯤꯗ ꯆꯍꯨꯝ ꯌꯥꯡꯈꯩ ꯌꯣꯟꯕꯁꯦ ꯃꯥꯅ ꯆꯅꯤ ꯌꯥꯡꯈꯩ ꯆꯍꯨꯝꯗ ꯊꯥꯗꯣꯛꯄ ꯃꯇꯝꯗ ꯃꯥꯒꯤ ꯑꯁꯤꯗꯅ ꯆꯅꯤ ꯄꯤꯍꯧꯋꯤ ꯆꯅꯤ ꯌꯥꯡꯈꯩ ꯄꯤꯍꯧꯋꯦꯅ ꯍꯥꯏꯕꯗꯣ ꯑꯩꯈꯣꯏꯁꯨ ꯌꯥꯝ ꯅꯨꯡꯉꯥꯏꯖꯗꯦ ꯍꯥꯏꯗꯤ ꯔꯦꯠꯁꯦ ꯁꯔꯀꯥꯔꯅ ꯂꯦꯞꯄ ꯃꯃꯜ ꯑꯃꯗ ꯆꯞ ꯆꯥꯅ ꯂꯦꯞꯄꯤꯔꯒꯗꯤ ꯃꯥꯒꯤꯁꯨ ꯑꯩꯒꯤꯁꯨ ꯐꯥꯝ ꯇꯧꯃꯤꯟꯅꯔꯤꯕ ꯑꯩꯈꯣꯏ ꯃꯁꯦꯜ ꯄꯨꯂꯞ ꯆꯥꯎꯈꯠꯃꯤꯟꯅꯅꯤꯉꯥꯏꯒꯤ ꯁꯔꯀꯥꯔꯗꯒꯤ ꯑꯁꯨꯒꯨꯝꯕ ꯃꯇꯦꯡꯁꯦ ꯂꯧꯖꯕ ꯄꯥꯝꯖꯩ